ꯌ꯭ꯎꯨꯑꯦꯐꯑꯣꯁꯤꯡ ꯎꯕꯒꯤ ꯌꯥꯎꯗ꯭ꯔꯤ ꯑꯗꯨꯕꯨ ꯑꯦꯂꯦꯟ ꯅꯠꯇ꯭ꯔꯒ ꯌ꯭ꯎꯨ ꯑꯦꯐ ꯑꯣ ꯑꯇꯣꯞꯄ ꯒ꯭ꯔꯥꯍꯗꯒꯤ ꯂꯥꯛꯄ ꯎꯔꯕꯗꯤ ꯑꯩ ꯌꯥꯝꯅ ꯍꯔꯥꯎꯖꯒꯅꯤ ꯈꯜꯂꯤ ꯌꯥꯝꯅ ꯅꯨꯡꯉꯥꯏꯒꯅꯤ ꯐꯤꯂꯝꯗ ꯎꯕꯗꯨꯁꯨ ꯌꯥꯝꯅ ꯅꯨꯡꯉꯥꯏ ꯑꯗꯨꯕꯨ ꯑꯁꯦꯡꯕꯗꯗꯤ ꯎꯗ꯭ꯔꯤ